ꯑꯩꯈꯣꯏꯅ ꯁꯥ ꯁꯟ ꯂꯣꯏꯕꯗ ꯊꯣꯏꯅ ꯑꯩꯈꯣꯏ ꯅꯤꯡꯊꯝ ꯊꯥ ꯃꯇꯝꯗꯅ ꯑꯩꯈꯣꯏꯒꯤ ꯕꯣꯔꯥꯒꯨꯝꯕ ꯇꯧꯔꯒ ꯑꯩꯈꯣꯏꯒꯤ ꯃꯅꯪꯒꯟꯗ ꯀꯨꯞꯁꯤꯟꯕꯤꯕ ꯑꯩꯈꯣꯏꯒꯤ ꯃꯤꯑꯣꯏꯕꯗ ꯂꯤꯠꯂꯤꯕ ꯑꯗꯨꯝ ꯍꯥꯏꯅ ꯃꯈꯣꯏꯁꯨ ꯑꯩꯈꯣꯏ ꯕꯣꯔꯥꯒꯨꯝꯕꯅ ꯁꯦꯝꯕꯤꯔꯒ ꯃꯈꯣꯏꯗ ꯀꯨꯞꯁꯤꯟꯕꯤ ꯑꯗꯒꯤ ꯀꯥꯂꯦꯟ ꯊꯥ ꯃꯇꯝꯗꯅ ꯑꯩꯈꯣꯏꯒꯤ ꯀꯥꯡꯒꯨꯝꯕ ꯀꯔꯤꯒꯨꯝꯕ ꯆꯤꯛꯇꯅꯉꯥꯏꯒꯤ ꯑꯩꯈꯣꯏꯒꯤ ꯀꯥꯡꯃꯩ ꯈꯨꯔꯒ ꯃꯈꯣꯏꯕꯨ ꯃꯔꯝ ꯆꯥꯅ ꯀꯥꯡꯈꯟꯒꯨꯝꯕ ꯊꯥꯕꯤꯔꯒ ꯑꯗꯨꯝ ꯍꯥꯏꯅꯁꯨ ꯑꯗꯨꯝ ꯁꯦꯝꯃꯤꯟꯅꯩ ꯑꯗꯨꯒ ꯃꯆꯥꯁꯤꯡ ꯄꯣꯛꯂꯛꯄ ꯈꯣꯂꯛꯄ ꯑꯗꯨꯝ ꯍꯥꯏꯅ ꯇꯧꯕꯗꯅ ꯑꯩꯈꯣꯏꯅ ꯑꯩꯈꯣꯏꯒꯤ ꯃꯤꯑꯣꯏꯕꯗ ꯇꯧꯔꯤꯕ ꯁꯨꯝꯍꯥꯏꯅ ꯃꯈꯣꯏꯁꯨ ꯐꯖꯅ ꯅꯤꯡꯊꯤꯖꯅ ꯃꯈꯣꯏꯕꯨ ꯁꯦꯝꯕꯤ ꯁꯥꯕꯤꯔꯒ ꯊꯝꯕꯤ